ꯂꯥꯏꯔꯤꯛ ꯇꯝꯕꯒꯤ ꯃꯇꯥꯡꯁꯦ ꯑꯩꯈꯣꯏ ꯄ꯭ꯔꯥꯏꯚꯦꯠꯀꯤꯕꯨꯗꯤ ꯑꯗꯨꯝ ꯄ꯭ꯔꯥꯏꯚꯦꯠ ꯍꯥꯏꯁꯤꯗꯕꯨ ꯃꯁꯥ ꯃꯁꯥꯅ ꯑꯗꯨꯝ ꯊꯋꯥꯏ ꯌꯥꯎꯅ ꯍꯣꯠꯅꯔꯕꯅꯤꯅ ꯑꯗꯨꯝ ꯐꯖꯅ ꯑꯗꯨꯝ ꯆꯥꯎꯈꯠꯄ ꯉꯝꯃꯦꯕ ꯑꯗꯣ ꯁꯔꯀꯥꯔꯒꯤꯁꯤꯗꯤ ꯑꯗꯨꯝ ꯈꯤꯇꯪ ꯀꯩ ꯍꯥꯏꯇꯥꯔꯦ ꯄ꯭ꯔꯥꯏꯚꯦꯠꯀꯗꯤ ꯑꯗꯨꯝ ꯃꯥꯟꯅꯕꯗꯤ ꯑꯣꯏꯗ꯭ꯔꯦꯕ ꯑꯗꯣ ꯐꯖꯅ ꯆꯪꯒꯗꯧꯔꯤꯕ ꯃꯆꯥꯛꯁꯤꯡꯁꯦ ꯐꯖꯅ ꯄꯤꯍꯟꯅꯤꯡꯉꯦ ꯍꯥꯏꯗꯤ ꯋꯥꯏꯠꯕꯣꯔꯠ ꯑꯗꯒꯤ ꯗꯁꯇꯔ ꯐꯥꯟ ꯑꯃ ꯑꯃ ꯈꯨꯗꯤꯡꯃꯛ ꯆꯪꯗꯕ ꯌꯥꯗ꯭ꯔꯕ ꯈꯨꯗꯤꯡꯃꯛꯁꯦ ꯂꯥꯏꯔꯤꯛ ꯇꯝꯕꯗ ꯁꯤ ꯌꯥꯝꯅ ꯐꯖꯅ ꯃꯔꯥꯡ ꯀꯥꯏꯅ ꯍꯥꯏꯗꯤ ꯄꯤꯍꯟꯅꯤꯡꯉꯦ ꯑꯗꯨ ꯐꯖꯅ ꯆꯥꯎꯈꯠ ꯂꯥꯏꯔꯤꯛ ꯂꯥꯏꯁꯨ ꯇꯝꯕꯁꯤꯗ ꯆꯥꯎꯈꯠꯂꯦ ꯍꯥꯏꯕ ꯆꯥꯎꯈꯠꯄ ꯑꯃ ꯑꯣꯏꯔꯦ ꯍꯥꯏꯕꯗꯣ ꯑꯣꯏꯍꯟꯅꯤꯡꯉꯦꯕ ꯑꯩꯈꯣꯏꯅ ꯑꯗꯨꯅ ꯃꯌꯥꯝꯁꯤꯡꯁꯦ ꯑꯗꯨꯝ ꯄꯨꯟꯅ ꯋꯥꯈꯜꯁꯦ ꯀꯣꯛꯁꯦ ꯑꯗꯨꯝ ꯄꯨꯟꯁꯟꯅꯔꯒ ꯐꯖꯅ ꯆꯥꯎꯈꯠꯅꯕ ꯍꯣꯠꯅ ꯍꯣꯠꯅꯃꯤꯟꯅꯕꯁꯦ ꯑꯗꯨꯝ ꯄꯥꯝꯖꯩꯌꯦꯕ